ꯑꯩꯈꯣꯏ ꯁ꯭ꯀꯨꯜꯁꯤꯡꯗ ꯃꯍꯩꯔꯣꯏꯁꯤꯡꯗ ꯑꯥꯔꯠ ꯑꯦꯟ ꯀ꯭ꯔꯥꯐꯄꯨ ꯀꯔꯝꯅ ꯇꯝꯕꯤꯕꯒꯦ ꯍꯥꯏꯕꯁꯦ ꯁꯦꯡꯅ ꯍꯥꯏꯔꯒꯗꯤ ꯆꯧꯔꯥꯛꯅ ꯑꯩꯈꯣꯏ ꯁ꯭ꯀꯨꯜ ꯁ꯭ꯀꯨꯜꯒꯤ ꯃꯈꯥꯁꯨ ꯌꯥꯝ ꯊꯤꯅ ꯄꯣꯜꯂꯦ ꯁꯝꯅ ꯍꯥꯏꯔꯕꯗ ꯑꯩꯈꯣꯏ ꯒꯣꯚꯔꯃꯦꯟꯠ ꯁ꯭ꯀꯨꯜꯗꯗꯤ ꯁꯤꯒꯨꯝꯕ ꯇꯧꯕꯒꯤ ꯄꯣꯠꯁꯦ ꯃꯅꯤꯄꯨꯔꯗꯗꯤ ꯄꯥꯛ ꯎꯕ ꯐꯪꯗꯦ ꯇꯧꯕꯇꯕꯨ ꯑꯩꯈꯣꯏꯒꯤ ꯄ꯭ꯔꯥꯏꯚꯦꯠꯀꯤ ꯑꯣꯏꯕ ꯂꯅꯥꯏꯒꯤ ꯑꯣꯏꯕ ꯁꯨꯒꯨꯝꯕ ꯁ꯭ꯀꯨꯜꯁꯤꯡꯗꯗꯤ ꯇꯣꯉꯥꯟꯅ ꯑꯈꯟꯅꯅ ꯁꯤ ꯑꯥꯔꯠ ꯑꯦꯟ ꯀ꯭ꯔꯥꯐꯀꯤ ꯀ꯭ꯂꯥꯥꯁ ꯂꯩꯕꯁꯨ ꯌꯥꯎꯋꯤ ꯌꯥꯝ ꯁ꯭ꯇ꯭ꯔꯤꯛ ꯑꯣꯏꯕ ꯁ꯭ꯀꯨꯜꯗꯗꯤ ꯑꯗꯨꯒ ꯈꯔ ꯄ꯭ꯔꯥꯏꯚꯦꯠꯀꯤ ꯂꯅꯥꯏꯒꯤ ꯁ꯭ꯀꯨꯜ ꯑꯣꯏꯖꯔꯒꯁꯨ ꯌꯥꯝꯅ ꯑꯗꯨꯒꯨꯝꯕ ꯂꯧꯗꯕ ꯑꯗꯨꯝ ꯄꯪꯇꯝ ꯃꯇꯝꯕ ꯑꯗꯨꯒꯨꯝꯕ ꯃꯈꯜꯒꯤ ꯁ꯭ꯀꯨꯜꯁꯨ ꯂꯩꯇꯕ ꯅꯠꯇꯦ ꯑꯗꯨꯒ ꯂꯥꯏꯙꯤ ꯁꯥꯕ ꯑꯗꯒꯤ ꯅꯣꯡꯖꯨꯒꯤ ꯃꯇꯝꯗ ꯆꯩꯒꯤ ꯍꯤ ꯁꯦꯝꯕ ꯑꯁꯤꯅꯆꯤꯡꯕ ꯑꯥꯔꯠ ꯑꯦꯟ ꯀ꯭ꯔꯥꯐꯀ ꯃꯔꯤ ꯂꯩꯅꯕ ꯑꯉꯥꯡ ꯑꯣꯏꯔꯤꯉꯩꯒꯤ ꯃꯇꯝꯒꯤ ꯅꯤꯡꯁꯤꯡꯕ ꯑꯩꯒꯤ ꯑꯣꯏꯅ ꯍꯥꯏꯔꯒꯗꯤ ꯁꯦꯡꯅ ꯑꯩꯅ ꯏꯃꯥꯟꯅꯕꯁꯤꯡꯒ ꯇꯧꯔꯒ ꯑꯩꯈꯣꯏ ꯀꯔꯤ ꯅꯣꯡꯖꯨ ꯊꯥ ꯃꯇꯝꯗ ꯍꯤ ꯁꯥꯈꯤꯕ ꯑꯃ ꯂꯩꯈꯤ ꯑꯩꯅ ꯀ꯭ꯂꯥꯁ ꯇꯨ ꯀꯥꯔꯛꯄ ꯑꯩꯅ ꯍꯣꯁꯇꯦꯜꯗ ꯂꯩꯕ ꯍꯧꯔꯛꯄ ꯁ꯭ꯋꯥꯏꯁꯤꯗ ꯑꯣꯏꯈꯤ ꯑꯗꯨꯒꯤ ꯃꯇꯝꯗꯨꯗ ꯑꯩꯁꯦ ꯍꯤ ꯁꯥꯕꯁꯦ ꯍꯩꯇꯗꯅ ꯏꯃꯥꯟꯅꯕꯗ ꯁꯦꯝꯕꯤꯌꯣ ꯈꯣꯠꯂꯣꯅ ꯇꯧꯒꯤꯕ ꯃꯇꯥꯡ ꯑꯃ ꯌꯥꯎꯋꯦ ꯍꯥꯏꯕꯗꯤ ꯑꯩꯖꯤꯅ ꯌꯥꯝꯅꯁꯨ ꯁꯥꯅꯤꯡꯕ ꯑꯗꯩ ꯅꯣꯡꯖꯤꯖꯨ ꯁꯥꯅꯤꯡꯕ ꯑꯗꯨꯕꯨ ꯋꯥꯔꯗꯦꯟ ꯎꯔꯒꯗꯤ ꯆꯩꯗꯣꯏꯅꯦꯅ ꯌꯥꯝ ꯀꯤꯅ ꯂꯣꯟꯅ ꯁꯥꯈꯤꯕꯒꯤ ꯃꯇꯥꯡ ꯑꯃ ꯌꯥꯎꯋꯦ ꯑꯗꯣ ꯍꯤꯗꯣ ꯁꯥꯔꯒ ꯁꯥꯟꯅ ꯂꯣꯏꯔꯕ ꯃꯇꯨꯡꯗ ꯑꯩꯈꯣꯏꯒꯤ ꯏꯃꯥꯟꯅꯕꯗꯨꯅ ꯍꯤꯗꯣ ꯑꯃꯨꯛ ꯃꯥꯏ ꯃꯥꯏ ꯃꯇꯣꯟꯗꯣ ꯁꯦꯒꯥꯏꯔꯒ ꯁꯤꯅ ꯇꯥꯏꯇꯥꯅꯤꯛꯇ ꯂꯨꯨꯞꯈꯤꯕ ꯇꯥꯏꯇꯥꯅꯤꯛꯇꯣ ꯇꯦꯛꯑꯀꯥꯟꯗ ꯀꯩ ꯀꯩ ꯃꯥꯡꯒꯤꯕ ꯄꯣꯠꯅꯣ ꯀꯥꯏꯅ ꯇꯧꯔꯒ ꯃꯅꯥ ꯐꯨꯔꯤꯠ ꯅꯨꯄꯤꯒꯤ ꯕ꯭ꯂꯥꯎꯖ ꯑꯃꯒ ꯅꯨꯞ ꯅꯨꯄꯥꯒꯤ ꯐꯨꯔꯤꯠ ꯑꯃꯒ ꯂꯨꯞꯈꯤ ꯈꯣꯠꯈꯤ ꯇꯧꯔꯒ ꯆꯦꯗꯨꯗꯒꯤ ꯁꯦꯝꯗꯣꯛꯈꯤꯕ ꯃꯇꯥꯡ ꯑꯃ ꯅꯤꯡꯁꯤꯡꯅꯤꯉꯥꯏ ꯑꯣꯏꯕ ꯃꯇꯥꯡ ꯑꯃ ꯌꯥꯎꯈꯤ ꯍꯥꯏꯕ ꯇꯥꯔꯦ